ꯏꯂꯣꯛꯇ꯭ꯔꯤꯁꯤꯇꯤ ꯍꯥꯏꯕꯁꯤ ꯌꯥꯝꯅ ꯈꯨꯗꯣꯡ ꯊꯤꯅꯤꯡꯉꯥꯏ ꯑꯣꯏꯕ ꯃꯆꯥꯛ ꯑꯃꯅꯤ ꯃꯁꯤꯅ ꯃꯤꯑꯣꯏꯕꯒꯤ ꯄꯨꯟꯁꯤꯕꯨ ꯂꯃꯈꯥꯡꯗ ꯃꯥꯡꯍꯟꯕ ꯌꯥꯕꯒꯤ ꯄꯣꯠ ꯐꯥꯎꯕ ꯑꯣꯏꯍꯜꯂꯤ ꯃꯁꯤ ꯑꯩꯈꯣꯏꯅ ꯁꯤꯖꯤꯟꯅꯕ ꯃꯇꯝꯗ ꯑꯗꯨꯛꯀꯤ ꯃꯇꯤꯛ ꯆꯦꯛꯁꯤꯟꯅ ꯁꯤꯖꯤꯟꯅꯒꯗꯕꯅꯤ ꯑꯩꯈꯣꯏꯅ ꯏꯂꯦꯛꯇ꯭ꯔꯤꯛꯀꯤ ꯑꯦꯅꯤ ꯊꯕꯛ ꯑꯃ ꯇꯧꯕ ꯃꯇꯝꯗ ꯁꯝꯅ ꯍꯥꯏꯔꯕꯗ ꯏꯁꯇꯤ ꯇꯛꯄ ꯏꯂꯦꯛꯇ꯭ꯔꯤꯛꯅ ꯑꯩꯈꯣꯏꯒꯤ ꯏꯁꯤꯡ ꯂꯨꯝꯅꯕ ꯁꯤꯖꯤꯟꯅꯕ ꯏꯂꯦꯛꯇ꯭ꯔꯤꯛꯀꯤ ꯐꯦꯟ ꯃꯔꯨꯑꯣꯏꯅ ꯏꯃꯨꯡꯗ ꯁꯤꯖꯤꯟꯅꯔꯤꯕ ꯊꯕꯛ ꯈꯨꯗꯤꯡꯃꯛ ꯑꯁꯦ ꯏꯂꯦꯛꯇ꯭ꯔꯤꯛꯀꯤ ꯊꯕꯛ ꯉꯥꯛꯇꯅꯤ ꯑꯗꯨꯅ ꯑꯩꯈꯣꯏꯅ ꯏꯂꯦꯛꯇ꯭ꯔꯤꯛꯁꯤꯅ ꯆꯤꯡꯕ ꯃꯇꯝꯗ ꯑꯩꯈꯣꯏꯗ ꯈꯨꯗꯣꯡ ꯊꯤꯅꯤꯡꯉꯥꯏ ꯌꯥꯝꯅ ꯑꯣꯏ ꯀꯔꯤꯒꯨꯝꯕ ꯏꯂꯦꯛꯇ꯭ꯔꯤꯛ ꯋꯥꯌꯔ ꯈꯔ ꯑꯩꯈꯣꯏꯅ ꯇꯠꯄ ꯈꯣꯠꯄ ꯃꯔꯛꯇ ꯌꯥꯎꯔꯕꯗꯤ ꯃꯗꯨꯁꯨ ꯑꯩꯈꯣꯏꯗ ꯍꯦꯛꯇ ꯆꯤꯡꯕ ꯌꯥꯏ ꯑꯃꯗꯤ ꯑꯩꯈꯣꯏꯅ ꯏꯁꯇꯤ ꯇꯛꯄ ꯃꯇꯝꯗꯁꯨ ꯀꯔꯤꯒꯨꯝꯕ ꯏꯁꯇꯤ ꯑꯗꯨꯒꯤ ꯃꯥꯒꯤ ꯂꯥꯛꯏꯕ ꯃꯩꯗꯨꯒꯤ ꯂꯥꯏꯟ ꯑꯗꯨꯗ ꯈꯖꯤꯛꯇꯪ ꯑꯩꯈꯣꯏꯅ ꯇꯠꯄ ꯂꯩꯔꯝꯃꯒꯗꯤ ꯃꯗꯨ ꯑꯩꯈꯣꯏꯅ ꯁꯤꯖꯤꯟꯅꯕ ꯃꯇꯝꯗ ꯑꯩꯈꯣꯏꯗ ꯆꯤꯡꯕ ꯍꯥꯏꯕꯗꯨ ꯑꯣꯏꯒꯗꯧꯔꯤꯕꯅꯤ ꯑꯃꯗꯤ ꯏꯂꯦꯛꯇ꯭ꯔꯤꯛꯀꯤ ꯄꯣꯠꯁꯛ ꯈꯨꯗꯤꯡꯃꯛ ꯑꯁꯤ ꯑꯩꯈꯣꯏꯅ ꯗꯔꯀꯥꯔ ꯑꯣꯏꯕ ꯃꯇꯝꯗ ꯁꯤꯖꯤꯟꯅꯕ ꯃꯇꯝꯗ ꯀꯔꯤꯒꯨꯝꯕ ꯃꯉꯣꯟꯗ ꯈꯨꯗꯣꯡ ꯊꯤꯅꯤꯡꯉꯥꯏꯒꯤ ꯆꯥꯡꯁꯦ ꯌꯥꯝꯅ ꯋꯥꯡꯅ ꯂꯩꯕꯅꯤꯅ ꯃꯁꯤꯒꯤ ꯈꯨꯗꯣꯡꯊꯤꯕꯁꯤꯡ ꯑꯁꯤꯗꯒꯤ ꯉꯥꯛꯊꯣꯛꯅꯕ ꯑꯩꯈꯣꯏꯅ ꯀꯟꯅ ꯍꯣꯠꯅꯒꯗꯕꯅꯤ ꯑꯗꯨꯕꯨ ꯃꯁꯤ ꯉꯥꯛꯊꯣꯛꯅꯕꯒꯤꯗꯃꯛꯇ ꯑꯩꯈꯣꯏꯅ ꯀꯔꯤ ꯇꯧꯕ ꯃꯊꯧ ꯇꯥꯏ ꯍꯥꯏꯔꯒꯗꯤ ꯑꯩꯈꯣꯏꯅ ꯀꯔꯤꯒꯨꯝꯕ ꯏꯁꯇꯤ ꯇꯛꯀꯦ ꯍꯥꯏꯅ ꯈꯜꯂꯒꯁꯨ ꯑꯩꯈꯣꯏ ꯏꯁꯥꯗ ꯆꯝꯄꯜ ꯑꯃ ꯇꯣꯡꯁꯤꯟꯕꯤꯒꯗꯕꯅꯤ ꯃꯔꯝꯗꯤ ꯆꯝꯄꯜ ꯇꯣꯡꯗꯕ ꯃꯇꯝꯗ ꯑꯩꯈꯣꯏꯗ ꯃꯩ ꯆꯤꯡꯕꯒꯤ ꯆꯥꯡ ꯌꯥꯝꯅ ꯋꯥꯡꯉꯤ ꯀꯔꯤꯒꯨꯝꯕ ꯑꯩꯈꯣꯏꯅ ꯏꯁꯤꯡ ꯆꯥꯎꯔꯛꯄ ꯃꯇꯝ ꯈꯨꯗꯣꯡ ꯊꯤꯕ ꯊꯣꯛꯄ ꯂꯩꯃꯥꯏꯗ ꯏꯁꯤꯡ ꯂꯩꯕ ꯃꯇꯝꯗ ꯏꯂꯦꯛꯇ꯭ꯔꯤꯛꯀꯤ ꯀꯔꯤꯒꯨꯝꯕ ꯄꯣꯠ ꯈꯔꯒ ꯅꯛꯅꯕ ꯖꯒꯥ ꯑꯣꯏꯔꯕꯗꯤ ꯃꯗꯨꯁꯨ ꯑꯩꯈꯣꯏꯗ ꯃꯩꯅ ꯆꯤꯡꯕ ꯌꯥꯕꯒꯤ ꯈꯨꯗꯣꯡ ꯆꯥꯗꯕ ꯃꯌꯥꯝ ꯑꯃ ꯂꯩ ꯑꯗꯨꯅ ꯑꯩꯈꯣꯏꯅ ꯏꯂꯦꯛꯇ꯭ꯔꯤꯛꯀꯤ ꯄꯣꯠꯁꯦ ꯁꯤꯖꯤꯟꯅꯕ ꯃꯇꯝꯗ ꯌꯥꯝꯅ ꯆꯦꯛꯁꯤꯟꯒꯗꯕꯅꯤ ꯑꯗꯨꯅ ꯌꯨꯝꯗ ꯑꯩꯈꯣꯏꯅ ꯇꯨꯝꯃꯝꯗꯥꯏꯗꯁꯨ ꯏꯂꯦꯛꯇ꯭ꯔꯤꯛꯀꯤ ꯁ꯭ꯋꯤꯁ ꯁꯤꯡꯗꯣ ꯃꯐꯝ ꯆꯥꯅ ꯆꯥꯅ ꯃꯨꯠꯊꯠꯄꯤꯗꯨꯅ ꯑꯃꯗꯤ ꯁꯤꯖꯤꯟꯅꯔꯝꯕ ꯄꯣꯠ ꯈꯨꯗꯤꯡꯃꯛ ꯂꯣꯏꯔꯕ ꯃꯇꯝꯗ ꯑꯩꯈꯣꯏꯅ ꯃꯥꯒꯤ ꯁ꯭ꯋꯤꯁ ꯑꯗꯣ ꯑꯣꯐ ꯇꯧꯕꯤꯕ ꯀꯥꯎꯕꯤꯔꯣꯏꯗꯕꯅꯤ ꯀꯔꯤꯒꯨꯝꯕ ꯌꯨꯝꯗ ꯏꯂꯦꯛꯇ꯭ꯔꯤꯛꯀꯤ ꯃꯩ ꯍꯧꯔꯛꯄ ꯃꯇꯥꯡ ꯊꯣꯛꯂꯕꯁꯨ ꯈꯨꯗꯛꯇ ꯃꯗꯨꯗꯒꯤ ꯉꯥꯛꯊꯣꯛꯅꯕꯒꯤꯗꯃꯛꯇ ꯑꯩꯈꯣꯏꯅ ꯐ꯭ꯌꯨꯖ ꯁꯠꯇꯣꯛꯇꯨꯅ ꯃꯩ ꯑꯗꯨ ꯆꯠꯍꯟꯗꯅ ꯑꯩꯈꯣꯏꯅ ꯁꯦꯝꯒꯗꯕꯅꯤ ꯁꯦꯝꯒꯗꯧꯔꯤꯕ ꯃꯐꯝ ꯑꯗꯨꯗ ꯑꯩꯈꯣꯏꯅ ꯑꯃꯨꯛ ꯍꯟꯅ ꯇꯦꯁꯇꯔꯅ ꯑꯃꯨꯛ ꯊꯤꯟꯖꯤꯟꯗꯨꯅ ꯃꯩ ꯆꯠꯄ꯭ꯔꯥ ꯆꯠꯇꯕ꯭ꯔꯥ ꯍꯥꯏꯗꯨꯅ ꯇꯦꯁ ꯇꯧꯗꯨꯅ ꯑꯩꯈꯣꯏꯅ ꯁꯦꯝꯒꯅꯤ ꯑꯗꯨꯅ ꯏꯂꯦꯛꯇ꯭ꯔꯤꯛꯀꯤ ꯑꯥꯏꯇꯦꯝꯁꯤꯡ ꯁꯦꯝꯕ ꯃꯇꯝꯗꯁꯨ ꯑꯩꯈꯣꯏꯅ ꯌꯥꯝꯅ ꯆꯦꯛꯁꯤꯟꯒꯗꯕꯅꯤ ꯑꯗꯨꯅ ꯌꯨꯝꯒꯤ ꯄꯨꯔꯤꯕ ꯏꯂꯦꯛꯇ꯭ꯔꯤꯛꯀꯤ ꯂꯥꯏꯟ ꯈꯨꯗꯤꯡꯃꯛ ꯀꯗꯥꯏꯗ ꯈꯨꯗꯣꯡ ꯊꯤꯅꯤꯡꯉꯥꯏ ꯂꯩ ꯋꯥꯌꯔꯁꯤꯡ ꯐꯔꯤꯕ꯭ꯔꯥ ꯁꯤꯟꯗꯣꯛꯄ ꯗꯔꯀꯥꯔ ꯑꯣꯏꯔꯤꯕ꯭ꯔꯥ ꯍꯥꯏꯕꯁꯦ ꯑꯩꯈꯣꯏꯅ ꯃꯇꯝ ꯃꯇꯝꯒꯤ ꯑꯣꯏꯅ ꯑꯃꯨꯃꯨꯛ ꯆꯦꯛ ꯇꯧꯗꯨꯅ ꯑꯩꯈꯣꯏꯅ ꯃꯇꯝ ꯍꯦꯜꯂꯒ ꯋꯥꯌꯔꯁꯤꯡꯕꯨ ꯑꯃꯨꯛꯁꯨ ꯁꯤꯟꯗꯣꯛꯄꯤꯕꯒꯤ ꯊꯕꯛ ꯇꯧꯕꯤꯒꯗꯕꯅꯤ ꯃꯁꯤꯅ ꯑꯩꯈꯣꯏꯗ ꯏꯂꯦꯛꯇ꯭ꯔꯤꯛꯀꯤ ꯈꯨꯗꯣꯡ ꯊꯤꯕ ꯅꯪꯒꯗꯕ ꯈꯨꯗꯤꯡꯃꯛꯇꯒꯤ ꯑꯩꯈꯣꯏꯅ ꯉꯥꯛꯊꯣꯛꯄ ꯉꯝꯒꯅꯤ ꯑꯗꯨꯅ ꯏꯂꯦꯛꯇ꯭ꯔꯤꯛꯀꯤ ꯑꯣꯏꯕ ꯑꯦꯅꯤ ꯊꯕꯛꯁꯤꯡ ꯑꯩꯈꯣꯏꯅ ꯇꯧꯕ ꯃꯇꯝꯗ ꯑꯩꯈꯣꯏ ꯏꯁꯥ ꯑꯁꯦ ꯌꯥꯝꯅ ꯆꯦꯛꯁꯤꯟꯕ ꯑꯃ ꯗꯔꯀꯥꯔ ꯑꯣꯏ